ꯎꯝ ꯍꯜꯂꯣ ꯑꯥ ꯏꯇꯥꯎ ꯑꯥꯎ

ꯇꯤꯜꯍꯧ ꯈꯔ ꯂꯩꯔꯤꯅꯦ ꯑꯩ ꯀꯦꯖꯤꯗ ꯍꯧꯖꯤꯛ ꯇꯤꯜꯍꯧꯁꯤ ꯀꯦꯖꯤꯗ ꯂꯨꯄꯥ ꯀꯨꯟꯃꯉꯥ ꯝꯎꯛ ꯊꯥꯏ ꯀꯦꯖꯤꯁꯤ ꯇꯔꯥ ꯀꯦꯖꯤꯁꯤ ꯇꯔꯥꯒ ꯅꯤꯊꯣꯏ ꯍꯨꯝꯗꯣꯏꯃꯨꯛ ꯂꯩꯔꯝꯒꯅꯤ ꯑꯗꯨꯒ ꯑꯩꯈꯣꯏ

ꯖꯤꯟꯖꯔꯗꯨꯅ ꯀꯦꯖꯤꯗ ꯂꯨꯄꯥ ꯌꯥꯡꯈꯩꯃꯉꯥ ꯂꯩꯌꯦ ꯖꯤꯟꯖꯔꯗꯨꯗꯤ ꯕꯣꯔꯥ ꯑꯅꯤꯃꯨꯛ ꯂꯩꯔꯝꯒꯅꯤ ꯑꯗꯣ ꯏꯇꯥꯎ ꯆꯅꯝꯒꯨꯝꯕ ꯀꯔꯤꯒꯨꯝꯕ ꯂꯩꯔꯤꯕ꯭ꯔꯣ ꯆꯧ ꯆꯧꯗꯣ ꯑꯩꯈꯣꯏꯒꯤ ꯃꯣꯃꯣ ꯆꯧ ꯆꯧ ꯀꯔꯤ ꯀꯔꯤ ꯈꯔ ꯂꯩꯕ꯭ꯔ ꯑꯗꯨ ꯏꯇꯥꯎ ꯀꯌꯥ ꯌꯣꯟꯒꯦ ꯑꯣ ꯑꯗꯣ ꯎꯃꯣꯔꯣꯛ ꯀꯨꯝꯕ ꯀꯔꯤꯒꯨꯝꯕꯗꯤ ꯂꯩꯕꯤꯕ꯭ꯔꯣ ꯃꯣꯔꯣꯛ ꯂꯩꯇ꯭ꯔꯦ ꯃꯣꯔꯣꯛꯇꯨ ꯀꯌꯥ ꯌꯣꯜꯂꯤꯒꯦ ꯀꯃꯥꯏꯅ ꯇꯧꯒꯦ

ꯑꯣ ꯑꯥꯂꯨ ꯑꯥꯂꯨꯁꯨ ꯂꯩꯔꯤꯕꯣ ꯏꯇꯥꯎꯒꯤꯗ ꯑꯩꯒꯤꯗ ꯕꯦꯒ ꯀꯨꯟꯃꯨꯛ ꯂꯩꯌꯦ ꯑꯥ ꯑꯥꯂꯨ ꯑꯥꯂꯨꯗꯨ ꯀꯦꯖꯤꯗ ꯀꯌꯥꯃꯨꯛꯇ ꯏꯇꯥꯎꯅ ꯊꯥꯕꯤꯔꯤꯒꯦ ꯑꯩꯒꯤꯗ ꯊꯥꯕ ꯃꯃꯜꯒ ꯑꯦ ꯆꯞ ꯃꯥꯟꯅꯔꯦ ꯏꯇꯥꯎꯒ ꯊꯥꯔꯤꯕ ꯃꯃꯟꯗꯨ ꯆꯞ ꯃꯥꯟꯅꯔꯦ ꯑꯗꯣ ꯑꯩꯈꯣꯏꯒꯤ ꯀꯔꯤꯒꯤ ꯑꯩꯈꯣꯏꯒꯤ ꯒꯥꯖꯔ ꯒꯥꯖꯔꯗꯣ ꯒꯥꯖꯔꯗꯣ ꯑꯩꯈꯣꯏ ꯀꯩꯗꯧꯁꯦ ꯒꯥꯖꯔꯗꯣ ꯑꯩꯉꯣꯟꯗ ꯂꯩꯔꯤꯁꯤ ꯏꯇꯥꯎꯅ ꯈꯔ ꯑꯩꯉꯣꯟꯗ ꯏꯇꯥꯎꯅ ꯂꯧꯒꯦ ꯍꯥꯏꯕꯁꯨ ꯌꯥꯏ ꯕꯣꯔꯥ ꯈꯔ ꯂꯩꯌꯦꯕꯀꯣ ꯑꯗꯣ ꯏꯇꯥꯎꯅ ꯂꯧꯕꯤꯔꯣ ꯑꯗꯣ ꯑꯩꯈꯣꯏꯒꯤ ꯍꯥꯋꯥꯏ ꯃꯨꯛ ꯍꯥꯋꯥꯏꯒꯨꯝ ꯀꯔꯤꯒꯨꯝꯕ ꯂꯩꯕꯤꯕ꯭ꯔꯣ ꯍꯋꯥꯏ ꯑꯣ ꯑꯗꯣ ꯑꯩꯉꯣꯟꯗꯁꯨ ꯊꯥꯅꯕꯗꯨꯕꯨꯗꯤ ꯑꯩꯉꯣꯟꯗ ꯈꯔ ꯂꯩꯌꯦꯕꯀꯣ ꯑꯗꯣ ꯏꯇꯥꯎꯒꯤꯗꯨ ꯂꯩꯔꯒꯗꯤ ꯃꯃꯜꯗꯤ ꯏꯇꯥꯎꯗ ꯁꯥꯔꯤꯗꯨ ꯀꯌꯥ ꯀꯌꯥ ꯁꯥꯒꯦ ꯑꯩꯈꯣꯏ ꯔꯤꯇꯦꯜꯂꯔꯗꯅ ꯀꯌꯥ ꯁꯥꯒꯦ ꯌꯣꯟꯕꯗꯅ ꯀꯌꯥ ꯁꯥꯒꯦ

ꯎꯝ ꯑꯗꯣ ꯏꯇꯥꯎꯗ ꯍꯧꯖꯤꯛ ꯍꯧꯖꯤꯛ ꯂꯩꯇꯕ ꯄꯣꯠꯁꯤ ꯀꯩ ꯀꯩ ꯂꯩꯔꯤꯒꯦ ꯑꯩꯉꯣꯟꯗꯁꯨ ꯈꯔ ꯂꯩꯕꯗꯣ ꯁꯤꯌꯥꯔ ꯇꯧꯒꯦ ꯏꯇꯥꯎꯗ ꯍꯥꯏꯔꯤꯕ ꯄꯣꯠꯇꯣ

ꯑꯦ ꯇꯥꯇꯥ ꯊꯨꯝ ꯑꯩꯉꯣꯟꯗ ꯕꯦꯒ ꯇꯔꯥꯃꯨꯛ ꯂꯩꯔꯦ ꯇꯥꯇꯥ ꯊꯨꯝꯗꯨ ꯏꯇꯥꯎꯗ ꯕꯦꯒꯇ ꯂꯨꯄꯥ ꯆꯥꯅꯤꯄꯥꯜ ꯌꯥꯡꯈꯩ ꯆꯥꯅꯤꯄꯥꯜ ꯌꯥꯡꯈꯩꯗ ꯑꯗꯨꯝ ꯂꯧꯕ ꯌꯥꯅꯤ ꯑꯣ

ꯀꯔꯤ ꯋꯥꯠꯂꯤꯒꯦ ꯏꯇꯥꯎ ꯎꯝ ꯌꯦꯔꯨꯝ ꯑꯥ ꯂꯩ ꯂꯩ ꯂꯩ ꯌꯦꯔꯨꯝꯗꯨꯁꯨ ꯑꯩꯈꯣꯏꯅ ꯑꯩꯅ ꯍꯧꯖꯤꯛꯇꯤ ꯀꯔꯤ ꯑꯣꯏꯕꯅꯤꯅ ꯑꯗꯣ ꯄꯨꯝꯒꯅꯤ ꯈꯣꯠꯀꯅꯤ ꯍꯥꯏꯗꯅ ꯑꯩꯈꯣꯏꯒꯤ ꯀꯥꯔꯇꯨꯟꯗꯣ ꯀꯥꯔꯇꯨꯟ ꯀꯨꯟꯃꯉꯥ ꯈꯛ ꯂꯧꯔꯒ ꯊꯝꯕꯅꯦ ꯑꯗꯨ ꯀꯥꯔꯇꯨꯟ ꯍꯧꯖꯤꯛ ꯀꯨꯟꯃꯉꯥꯗꯨ ꯀꯥꯔꯇꯨꯟ ꯇꯔꯥꯃꯨꯛꯇ ꯉꯥꯏꯔꯦ ꯑꯗꯨ ꯀꯥꯔꯇꯨꯟꯗꯣ ꯏꯇꯥꯎꯗ ꯁꯥꯕꯁꯤ ꯂꯨꯄꯥ ꯑꯩꯈꯣꯏꯅ ꯆꯥꯇꯔꯨꯛ ꯌꯥꯡꯈꯩ ꯁꯥꯅꯤ ꯑꯗꯣ ꯑꯩꯈꯣꯏꯅ ꯄ꯭ꯂꯦꯠꯇ ꯌꯣꯟꯕ ꯀꯥꯟꯗꯅ ꯂꯨꯄꯥ ꯆꯥꯃꯒ ꯀꯨꯟ ꯀꯨꯟ ꯌꯣꯟꯒꯗꯃꯦ ꯍꯥꯒꯤꯁ ꯂꯩ ꯍꯥꯒꯤꯁꯁꯦ ꯑꯦꯁ ꯂ ꯑꯦꯜꯂ ꯏꯌꯨꯔ

ꯍꯥꯒꯤꯁꯁꯨ ꯂꯩꯅꯤ ꯂꯩꯅꯤ ꯍꯥꯒꯤꯁꯁꯤ ꯏꯇꯥꯎꯅ ꯑꯄꯥꯝꯕꯗꯣ ꯑꯗꯨꯝ ꯂꯧꯕꯤꯕ ꯌꯥꯏ ꯍꯜꯂꯣ ꯇꯥꯕ꯭ꯔꯣ ꯍꯜꯂꯣ ꯂꯥꯏꯟ ꯑꯣ ꯑꯗꯨꯗꯤ ꯑꯆꯧꯕꯅꯤ ꯑꯗꯨꯒꯤꯗꯨꯗꯤ ꯑꯩꯈꯣꯏ ꯁꯤꯗ ꯀꯥ ꯍꯦꯟꯅꯁꯨ ꯀꯩꯗꯧꯗꯦꯅ ꯊꯝꯗꯦ ꯈꯔꯕꯨꯗꯤ ꯂꯩꯌꯦꯕꯀꯣ ꯑꯗꯣ ꯍꯥꯒꯤꯁ ꯑꯦꯜꯒꯨꯝꯕꯗꯤ ꯂꯩꯅꯤ ꯑꯦꯁꯁꯨ ꯂꯩꯅꯤ ꯀꯥꯔꯇꯨꯟ ꯅꯍꯥꯟ ꯉꯔꯥꯡ ꯒꯥꯔꯤ ꯇꯪꯈꯥꯏ ꯑꯃꯒ ꯊꯥꯔꯝꯕꯅꯤ ꯀꯦ ꯖꯤ ꯃꯉꯥ ꯊꯨꯝ ꯊꯥꯛꯄꯤ ꯕꯣꯔꯥ ꯀꯨꯟꯃꯨꯛ ꯂꯩꯅꯤ ꯑꯥꯎ ꯑꯗꯣ ꯂꯧꯕꯤꯌꯨ ꯂꯧꯕꯤꯌꯨ ꯑꯣ ꯑꯗꯨꯗꯤ ꯏꯇꯥꯎ ꯐꯔꯦ ꯐꯔꯦ ꯑꯗꯣ ꯄꯣꯠꯇꯣ ꯏꯕꯥꯟꯅꯤ ꯏꯇꯥꯎꯒꯤ ꯒ꯭ꯔꯣꯁꯥꯔꯤꯗꯁꯨ ꯊꯣꯛꯂꯛꯂꯒ ꯑꯩ ꯍꯥꯏꯐꯦꯠ ꯊꯣꯛꯂꯛꯂꯒꯦ ꯑꯗꯨꯒ ꯋꯥꯔꯤꯗꯨ ꯁꯥꯟꯅꯔꯁꯤ ꯑꯣ ꯊꯝꯃꯒꯦ ꯊꯝꯃꯒꯦ ꯎꯝ